ꯍꯥꯕꯤꯕꯀꯤ ꯔꯦꯁꯇꯨꯔꯦꯟꯁꯦ ꯍꯌꯦꯡ ꯔꯤꯄꯥꯕ꯭ꯂꯤꯛ ꯗꯦꯁꯨ ꯂꯩꯕꯅꯤꯅ ꯖꯦꯅꯦꯔꯦꯜ ꯏꯁꯇ꯭ꯔꯥꯏꯛ ꯀꯨꯝꯕꯅꯦ ꯑꯗꯨꯅ ꯍꯣꯇꯦꯜ ꯔꯦꯁꯇꯨꯔꯦꯟꯁꯦ ꯍꯌꯦꯡ ꯍꯥꯡꯒꯗꯕ ꯅꯠꯇ꯭ꯔꯣ ꯍꯥꯡꯉꯣꯏꯗꯕ ꯑꯣꯏꯔꯒꯁꯨ ꯃꯅꯨꯡꯗ ꯑꯩꯈꯣꯏ ꯄꯥꯔꯁꯦꯜ ꯇꯧꯔꯒ ꯑꯩꯈꯣꯏꯗ ꯄꯤꯕꯤꯔꯛꯄ ꯌꯥꯕꯒꯤ ꯈꯨꯗꯣꯡ ꯆꯥꯕꯗꯣ ꯂꯩꯒꯗ꯭ꯔꯣ